ꯍꯜꯂꯣ ꯁꯤꯕꯨ ꯋꯦꯁ ꯃꯦꯅꯦꯁꯃꯦꯟꯒꯤ ꯀꯥꯡꯕꯨ ꯈꯣꯏ ꯑꯣꯏꯕꯤꯔꯕꯣ ꯑꯩꯍꯥꯛꯁꯤ ꯌꯨꯝ ꯁꯦꯡꯗꯣꯛꯄ ꯈꯣꯠꯇꯣꯛꯄ ꯇꯧꯕꯗ ꯌꯨꯝꯒꯤ ꯃꯅꯥꯛꯇ ꯋꯦꯁ ꯃꯦꯇꯔꯤꯌꯦꯜ ꯃꯌꯥꯝ ꯂꯩꯍꯧꯔꯦ ꯂꯩ ꯌꯨꯝꯗ ꯁꯤꯖꯤꯟꯅꯗꯕ ꯋꯦꯁ ꯄ꯭ꯔꯣꯗꯛ ꯈꯔꯀꯣ ꯂꯥꯏꯛ ꯚꯤꯖꯤꯇꯦꯕꯜꯁꯀꯤ ꯄ꯭ꯔꯣꯗꯛꯀꯨꯝꯕ ꯚꯦꯖꯤꯇꯦꯕꯜ ꯂꯦꯐꯑꯣꯕꯔꯒꯨꯝꯕ ꯅꯠꯇꯔꯒ ꯇꯦꯕꯜ ꯁꯤꯖꯤꯟꯅꯗꯕ ꯃꯐꯝ ꯁꯤꯖꯤꯟꯅꯗꯕꯒꯨꯝꯕ ꯃꯌꯥꯝ ꯂꯩꯍꯧꯔꯦ ꯇꯦꯕꯜꯒꯨꯝꯕ ꯆꯦꯌꯥꯔꯒꯨꯝꯕ ꯑꯃꯣꯠ ꯑꯀꯥꯏ ꯑꯗꯨꯅ ꯃꯗꯨꯁꯦ ꯂꯧꯕꯤꯕ ꯂꯥꯛꯄ ꯌꯥꯒꯗ꯭ꯔꯥ ꯑꯩꯒꯤ ꯑꯦꯗꯗ꯭ꯔꯦꯁ ꯑꯗꯨꯅ ꯆꯥꯟꯗꯦꯜ ꯈ꯭ꯋꯥꯏ ꯊꯨꯅ ꯌꯥꯔꯒꯗꯤ ꯂꯥꯛꯄꯤꯕꯅ ꯐꯒꯅꯤ ꯑꯩ ꯌꯨꯝꯁꯦ ꯑꯃꯣꯠ ꯑꯀꯥꯏ ꯂꯩꯕꯗꯨꯗ ꯂꯩꯕꯁꯨ ꯅꯨꯡꯉꯥꯏꯇꯦ ꯑꯩꯈꯣꯏ ꯑꯦꯔꯤꯌꯥꯁꯨ ꯈꯔ ꯁꯦꯡꯗꯣꯛꯄ ꯑꯃ ꯆꯪꯉꯤ ꯅꯂꯥ ꯀꯩꯀꯥ ꯃꯌꯥꯝ ꯈꯔ ꯃꯣꯠꯂꯤ ꯑꯗꯨꯅ ꯌꯥꯔꯒꯗꯤ ꯂꯥꯛꯄꯤꯔꯒ ꯁꯦꯡꯕꯤꯔꯗꯤ ꯑꯦ ꯁꯦꯡꯕꯤꯔꯒꯗꯤ ꯐꯒꯅꯤꯅ ꯈꯜꯂꯤ ꯑꯗꯨꯅ ꯌꯥꯔꯒꯗꯤ ꯍꯦꯛꯇ ꯑꯗꯨꯝ ꯂꯥꯛꯄꯤꯔꯣ ꯑꯩꯈꯣꯏ ꯑꯦꯗꯗ꯭ꯔꯦꯁꯇꯨꯅ ꯂꯩꯃꯈꯨ ꯆꯥꯟꯗꯦꯜ ꯄꯤ ꯑꯣ ꯄꯂꯦꯜ ꯑꯗꯨꯅ ꯈ꯭ꯋꯥꯏꯗꯒꯤ ꯅꯤꯌꯥꯔꯦꯁ ꯅꯤꯌꯥꯔꯅꯦꯁꯅꯤ ꯍꯥꯏꯅ ꯀꯣꯜ ꯇꯧꯖꯔꯛꯄꯅꯤ ꯑꯗꯨꯅ ꯌꯥꯕꯤꯔꯒꯗꯤ ꯁꯦꯡꯗꯣꯛꯄꯤꯕ ꯂꯥꯛꯄꯤꯅꯕ ꯍꯥꯏꯖꯔꯤ ꯊꯨꯅ ꯌꯥꯕꯨ ꯌꯥꯔꯒꯗꯤ ꯑꯦꯁ ꯁꯨꯟ ꯑꯦꯁ ꯄꯣꯁꯤꯕꯜ ꯂꯥꯛꯄꯤꯔꯣ ꯍꯥꯏꯖꯔꯤ